ꯍꯦꯂꯣ ꯁꯤꯁꯦ ꯏꯟꯁꯨꯔꯦꯟꯁ ꯁꯦꯂꯦꯛꯇꯔꯒꯤ ꯑꯣꯐꯤꯁꯂ ꯅꯍꯥꯟ ꯑꯩꯅ ꯅꯣꯏꯉꯣꯟꯗ ꯏꯟꯁꯨꯔꯦꯟꯁ ꯇ꯭ꯔꯤꯠꯃꯦꯟ ꯑꯃ ꯇꯧꯈꯤꯕꯅꯤ ꯑꯗꯨ ꯑꯩꯅ ꯇꯧꯈꯤꯕ ꯇ꯭ꯔꯤꯠꯃꯦꯟꯁꯦ ꯅꯣꯏꯒꯤ ꯏꯟꯁꯨꯔꯦꯟꯁ ꯁꯦꯂꯤꯀꯦꯞꯅ ꯀꯣꯟꯁꯤꯟꯕ ꯌꯥꯒꯦꯔꯥ